ꯑꯣ ꯍꯜꯂꯣ ꯑꯣ ꯍꯜꯂꯣ ꯁꯤ ꯏꯇꯥꯎ ꯅꯠꯇ꯭ꯔꯣ ꯑꯁ ꯍꯟꯗꯛꯁꯦ ꯅꯪꯅ ꯑꯣꯗꯔ ꯇꯧꯕꯗꯨ ꯄꯣꯠꯁꯤꯡꯁꯦ ꯑꯥꯜꯂꯨꯒꯨꯝꯕ ꯀꯣꯕꯤꯒꯨꯝꯕ ꯑꯩꯅ ꯍꯥꯔꯕꯦꯁ ꯇꯧꯔꯒ ꯊꯝꯂꯕ ꯑꯗꯣ ꯅꯪ ꯂꯧꯒꯦ ꯍꯥꯏꯕꯗꯨꯗꯤ ꯂꯥꯛꯇ꯭ꯔꯤꯗꯅ ꯑꯗꯨꯒꯤꯗꯃꯛ ꯑꯩꯗꯤ ꯀꯣꯜ ꯇꯧꯔꯒ ꯂꯩꯑꯕ ꯍꯟꯗꯛꯁꯦ ꯍꯣꯜꯁꯦꯜ ꯔꯦꯠ ꯑꯣꯏꯅ ꯊꯥꯕꯗꯤ ꯊꯥꯕꯗꯤ ꯀꯦ ꯖꯤꯗꯒꯤ ꯂꯨꯄꯥ ꯀꯨꯟ ꯑꯣꯏꯅ ꯊꯥꯔꯛꯑꯦꯕ ꯑꯗꯨꯗꯣ ꯅꯪ ꯂꯧꯒꯦ ꯍꯥꯏꯅ ꯅꯍꯥꯟ ꯍꯥꯏꯕꯒꯤꯗꯃꯛ ꯑꯩꯗꯤ ꯔꯦꯗꯤ ꯇꯧꯍꯜꯂꯒ ꯇꯣꯡꯍꯟꯂꯒ ꯊꯝꯕꯤꯈ꯭ꯔꯦꯕ ꯑꯗꯨ ꯅꯪꯕꯨ ꯅꯪꯕꯨ ꯀꯩꯗꯧꯉꯩ ꯂꯥꯛꯀꯗ꯭ꯔꯥ ꯂꯧꯒꯗ꯭ꯔꯥ ꯂꯧꯔꯣꯏꯔ ꯑꯗꯨ ꯍꯪꯒꯦ ꯍꯥꯏꯅ ꯂꯩꯕꯀꯣ ꯑꯣ ꯑꯣ ꯑꯦ ꯑꯩ ꯑꯩꯗꯤ ꯑꯩꯒꯤꯗꯤ ꯂꯣꯀꯦꯜ ꯑꯣꯏꯕꯅꯤꯅ ꯑꯗꯨꯝ ꯈꯨꯟꯗꯒꯤ ꯊꯥꯕꯤꯒꯦ ꯍꯥꯏꯅ ꯈꯨꯟꯗ ꯍꯤꯁꯥꯞ ꯇꯧꯔꯒ ꯊꯝꯈ꯭ꯔꯦꯕ ꯑꯩꯒꯤꯗꯤ ꯀꯣ ꯑꯗꯨ ꯀꯃꯥꯏꯅ ꯇꯧꯁꯤꯔ ꯏꯇꯥꯎ ꯍꯧꯖꯤꯛ ꯅꯪ ꯇꯣꯛꯈ꯭ꯔꯒꯦꯔ ꯅꯠꯇ꯭ꯔꯒ ꯀꯃꯥꯏꯅ ꯋꯥꯔꯤꯗꯨ ꯈꯤꯇꯪ ꯋꯥꯔꯤ ꯁꯥꯒꯤꯁꯤꯔ ꯑꯗꯣ ꯑꯗꯨ ꯑꯣꯏꯔꯗꯤ ꯑꯗꯨꯗꯤ ꯅꯍꯥꯟ ꯅꯪ ꯀꯦ ꯖꯤ ꯀꯦ ꯖꯤꯁꯦ ꯆꯅꯤꯒꯨꯝꯕ ꯑꯣꯗꯔ ꯇꯧꯋꯦ ꯑꯗꯣ ꯑꯩꯉꯣꯟꯗ ꯂꯦꯝꯕꯁꯨ ꯂꯦꯝꯈꯤ ꯑꯗꯨ ꯅꯪ ꯄꯥꯝꯂꯗꯤ ꯀꯦ ꯖꯤ ꯆꯍꯨꯝꯒ ꯌꯥꯡꯈꯩꯒꯨꯝꯕꯗꯤ ꯁꯨꯕ ꯉꯝꯒꯅꯤ ꯑꯣ ꯌꯥꯏ ꯌꯥꯏ ꯑꯗꯨ ꯑꯣꯏꯔꯗꯤ ꯁꯦ ꯑꯥꯜꯂꯨ ꯉꯥꯛꯇꯔ ꯅꯠꯇ꯭ꯔꯒ ꯀꯣꯕꯤꯁꯨ ꯂꯧꯒꯦ ꯍꯥꯏꯅ ꯈꯜꯂꯕ ꯅꯪꯗꯤ ꯑꯦ ꯑꯗꯨ ꯀꯣꯕꯤꯁꯦ ꯀꯦ ꯖꯤ ꯀꯌꯥ ꯑꯣꯏꯅ ꯊꯝꯕꯤꯌꯣ ꯍꯥꯏꯅ ꯍꯥꯏꯒꯦꯔꯥꯀꯣ ꯑꯦ ꯑꯦ ꯌꯥꯏ ꯑꯗꯨ ꯑꯣꯏꯔꯗꯤ ꯑꯩꯁꯦ ꯀꯣꯕꯤꯁꯦ ꯑꯩꯉꯣꯟꯗ ꯀꯦ ꯖꯤ ꯆꯅꯤꯒꯨꯝꯕꯗꯤ ꯂꯩꯔꯝꯅꯤ ꯑꯗꯨ ꯑꯣꯏꯔꯗꯤ ꯁꯦ ꯑꯗꯨ ꯑꯣꯏꯔꯗꯤ ꯍꯟꯗꯛꯁꯦ ꯇꯟꯖꯥꯁꯦ ꯀꯌꯥ ꯅꯨꯡꯉꯥꯏꯇꯕꯅꯤꯅ ꯃꯔꯛ ꯃꯔꯛꯇꯁꯨ ꯅꯣꯡ ꯆꯨꯕꯅꯤꯅ ꯃꯇꯝ ꯐꯕ ꯃꯇꯝꯗ ꯂꯥꯛꯎꯀꯣ ꯑꯗꯨꯗꯤꯀꯣ ꯑꯣ ꯑꯗꯨ ꯑꯣꯏꯔꯗꯤ ꯁꯦ ꯍꯧꯖꯤꯛ ꯄꯦꯃꯦꯟꯁꯦ ꯄꯨꯟꯅ ꯄꯤꯔ ꯅꯠꯇ꯭ꯔꯒ ꯍꯧꯖꯤꯛꯅ ꯖꯤꯄꯦꯗꯒꯤ ꯄꯤꯒꯦ ꯍꯥꯏꯕ꯭ꯔꯥ ꯑꯥꯎ ꯑꯗꯨ ꯑꯣꯏꯔꯗꯤ ꯑꯩ ꯍꯣꯔꯦꯟꯅ ꯁꯤꯒꯤ ꯅꯝꯕꯔꯗ ꯅꯠꯇ꯭ꯔꯒ ꯑꯗꯨ ꯑꯗꯨ ꯑꯣꯏꯔꯗꯤ ꯑꯩ ꯅꯪ ꯅꯪꯒꯤ ꯄ꯭ꯔꯥꯏꯚꯦꯠ ꯅꯝꯕꯔꯗꯒꯤ ꯋꯥꯆꯦꯞꯇꯒꯤ ꯊꯥꯕꯤꯒꯦꯀꯣ ꯖꯤꯄꯦꯗꯣ ꯑꯦ ꯑꯦ ꯑꯗꯨ ꯍꯦꯟꯅꯗꯤ ꯉꯝꯒꯗꯧꯕ ꯃꯥꯟꯗ꯭ꯔꯦ ꯑꯩꯉꯣꯟꯗꯁꯨ ꯃꯤꯅ ꯂꯣꯏꯅꯃꯛ ꯂꯧꯈ꯭ꯔꯕꯅꯤꯅꯀꯣ ꯍꯣꯏ ꯌꯥꯏ ꯑꯗꯨ ꯑꯩ ꯂꯩꯕ ꯈꯨꯗꯤꯡꯗꯤ ꯑꯩ ꯅꯪꯕꯨ ꯄꯤꯔꯒꯦ ꯂꯩꯇ꯭ꯔꯁꯨ ꯃꯤꯉꯣꯟꯗ ꯊꯤꯔꯒ ꯅꯤꯔꯒ ꯅꯪꯒꯤꯗꯃꯛꯇꯤ ꯁꯤꯟꯕꯤꯒꯦ ꯍꯣꯏ ꯑꯦ ꯑꯩ ꯁꯤꯟꯕꯤꯒꯦꯀꯣ ꯑꯗꯨꯗꯤ ꯊꯝꯃꯒꯦ ꯑꯥ ꯑꯦ ꯑꯦ